ꯇꯁꯦꯡꯅ ꯑꯩꯅ ꯑꯦꯅꯤꯃꯦꯜ ꯍꯖꯕꯦꯟꯗꯔꯤ ꯇꯧꯕ ꯃꯇꯝꯗ ꯁꯥ ꯑꯩꯈꯣꯏ ꯑꯣꯛ ꯍꯥꯏꯇꯥꯔꯦꯅꯦ ꯑꯣꯛ ꯁꯤ ꯃꯁꯥ ꯃꯎ ꯐꯕ ꯀꯔꯝꯕ ꯃꯈꯜꯒꯤ ꯂꯣꯏꯒꯗꯒꯦ ꯍꯥꯏꯕ ꯁꯤꯃꯗꯤ ꯑꯩꯅ ꯕꯦꯇꯅꯥꯔꯤꯒꯤ ꯏꯁꯇꯥꯐꯁꯤꯡꯗ ꯇꯥꯟꯅꯔꯒ ꯃꯣꯏꯅ ꯑꯈꯪ ꯑꯈꯪ ꯑꯍꯩꯁꯤꯡꯗꯨꯒ ꯇꯥꯟꯅꯔꯒ ꯑꯗꯨ ꯃꯣꯏꯅ ꯑꯦ ꯁꯨꯃꯥꯏꯅ ꯇꯧꯁꯤ ꯁꯨꯝ ꯇꯧꯁꯤ ꯍꯥꯏꯕꯗꯨꯃ ꯑꯗꯨꯝ ꯇꯧꯖꯕꯅꯦ ꯑꯗ ꯑꯩ ꯏꯁꯥꯃꯛꯀꯤꯗꯤ ꯍꯥꯏꯗꯤ ꯁꯤꯒꯤ ꯂꯥꯏꯟꯁꯤꯗ ꯆꯪꯂꯛꯄ ꯀꯨꯏꯗ꯭ꯔꯤꯕꯅꯤꯅ ꯑꯩ ꯅꯣꯂꯦꯖꯇꯤ ꯀꯌꯥ ꯌꯥꯝ ꯊꯣꯏꯅ ꯂꯩꯇꯦ ꯈꯟꯕꯩ ꯃꯇꯥꯡꯗꯨꯃ ꯑꯗꯣ ꯃꯣꯏ ꯕꯦꯇꯅꯔꯤ ꯏꯁꯇꯥꯐ ꯃꯈꯩꯗꯩ ꯃꯇꯦꯡ ꯂꯧꯔꯒ ꯃꯣꯏꯗ ꯍꯪꯅꯔ ꯇꯥꯟꯅꯔꯒ ꯈꯜꯂꯦ